ꯑꯩꯒꯤ ꯐꯣꯟꯗꯣ ꯍꯥꯟꯅꯒꯤ ꯐꯣꯟꯗꯨꯒꯗꯤ ꯌꯥꯝꯅ ꯈꯦꯅꯔꯦ ꯑꯩꯒꯤ ꯍꯟꯗꯛꯀꯤ ꯐꯣꯟꯁꯤꯗꯤ ꯄꯥꯏꯕꯁꯨ ꯌꯥꯝꯅ ꯅꯨꯡꯉꯥꯏꯔꯦ ꯑꯗꯨꯒ ꯐꯣꯟꯒꯤ ꯐꯪꯁꯟꯃꯩꯁꯨ ꯌꯥꯝꯅ ꯅꯨꯡꯉꯥꯏ ꯆꯥꯔꯖ ꯇꯧꯒꯗꯕꯁꯨ ꯍꯥꯏꯗꯤ ꯀꯩꯅꯣ ꯊꯨꯗ ꯈꯣꯠꯇ ꯌꯥꯝ ꯇꯧꯏ ꯅꯨꯡꯉꯥꯏ ꯈꯣꯠꯂꯤ ꯐꯣꯟꯁꯤ ꯄꯥꯏꯕꯗꯁꯨ ꯌꯥꯝꯅ ꯅꯨꯡꯉꯥꯏꯔꯦ ꯕꯣꯂꯨꯝꯁꯨ ꯌꯥꯝꯅ ꯅꯨꯡꯉꯥꯏ ꯇꯥꯕꯗꯁꯨ ꯌꯥꯝꯅ ꯅꯨꯡꯉꯥꯏꯔꯦ